ꯑꯩꯈꯣꯏꯒꯤ ꯃꯅꯤꯄꯨꯔꯒꯤ ꯑꯣꯏꯅ ꯆꯥꯕ ꯌꯥꯕ ꯀꯨꯏꯖꯤꯟ ꯍꯥꯏꯕ ꯇꯥꯔꯗꯤ ꯌꯥꯝꯅ ꯂꯩꯈ꯭ꯔꯦ ꯑꯩꯈꯣꯏꯒꯤ ꯄꯥꯛꯅꯝ ꯆꯒꯦꯝꯄꯣꯝꯕ ꯑꯗꯨꯗꯒꯤ ꯎꯇꯤ ꯎꯇꯤ ꯃꯔꯨꯑꯣꯏꯅ ꯂꯝ ꯀꯣꯏꯕꯁꯤꯡꯅ ꯌꯥꯝꯅ ꯄꯥꯝꯕꯁꯦ ꯎꯇꯤꯁꯤꯅꯤ ꯑꯩꯈꯣꯏꯒꯤ ꯑꯇꯣꯞꯄ ꯃꯐꯝꯗ ꯐꯪꯗꯕ ꯑꯩꯈꯣꯏ ꯃꯅꯤꯄꯨꯔꯒꯤ ꯎꯇꯤ ꯍꯥꯏꯕꯁꯤꯅꯤ ꯑꯗꯨꯒ ꯑꯁꯤꯗꯩꯁꯤꯗ ꯃꯈꯜ ꯃꯈꯜ ꯃꯌꯥꯝ ꯂꯩꯒ꯭ꯔꯦ ꯉꯥ ꯊꯣꯡꯕꯃꯛꯇ ꯍꯥꯏꯔꯦ ꯑꯇꯣꯞꯄ ꯃꯐꯝꯗ ꯊꯣꯡꯕꯒ ꯑꯩꯈꯣꯏ ꯃꯅꯤꯄꯨꯔꯗ ꯊꯣꯡꯕ ꯉꯥ ꯊꯣꯡꯕꯒ ꯈꯦꯠꯅꯒꯅꯤ ꯑꯗꯨꯗꯨꯒꯤ ꯄꯥꯛꯅꯝ ꯑꯗꯒꯤ ꯁꯤꯡꯖꯨ ꯁꯤꯡꯖꯨꯁꯤꯁꯨ ꯑꯇꯣꯞꯄ ꯑꯩꯈꯣꯏꯒꯤ ꯃꯅꯤꯄꯨꯔꯗ ꯁꯨꯔꯤꯕ ꯁꯤꯡꯖꯨ ꯁꯤꯁꯦ ꯌꯥꯝꯅ ꯍꯥꯎꯕ ꯌꯥꯝꯅ ꯄꯥꯝꯅ ꯆꯥꯕ ꯑꯗꯩ ꯏꯔꯣꯝꯕꯁꯨ ꯌꯥꯝꯅ ꯄꯥꯝꯃꯦ ꯍꯥꯏ ꯃꯣꯏ ꯑꯗꯒꯤ ꯏꯔꯣꯝꯕꯁꯤꯒꯨꯝꯕ ꯁꯤꯒꯨꯝꯕꯁꯤ ꯌꯥꯝꯅ ꯑꯩꯈꯣꯏꯒꯤ ꯃꯈꯜ ꯏꯟꯗꯤꯖꯤꯅꯁꯀꯤ ꯑꯣꯏꯕ ꯆꯤꯟꯖꯥꯛꯈꯩꯁꯤ ꯄꯤꯖꯕ ꯌꯥꯏ ꯃꯅꯥ ꯃꯁꯤꯡꯒꯤ ꯑꯣꯏꯕ ꯑꯩꯈꯣꯏ ꯕꯤꯁꯇꯦꯕꯜꯗꯒꯤ ꯁꯨꯡꯕ ꯁꯤꯒꯨꯝꯕ ꯃꯌꯥꯝꯁꯦ ꯑꯩꯈꯣꯏ ꯏꯔꯣꯝꯕ ꯑꯗꯒꯤ ꯄꯥꯛꯅꯝ ꯂꯩꯔꯦ ꯆꯒꯦꯝꯄꯣꯝꯕꯃꯛꯇ ꯍꯥꯏꯔꯣ ꯑꯗꯒꯤ ꯎꯇꯤ ꯃꯔꯨꯑꯣꯏꯅ ꯃꯣꯏ ꯎꯇꯤ ꯎꯁꯣꯏ ꯎꯇꯤ ꯎꯇꯤ ꯑꯁꯪꯕ ꯁꯤ ꯃꯌꯥꯝꯁꯤ ꯉꯥ ꯑꯇꯥꯎꯕ ꯊꯣꯡꯕ ꯁꯤ ꯃꯌꯥꯝꯁꯤ ꯑꯇꯣꯞꯄ ꯃꯐꯝꯗ ꯊꯣꯡꯕꯒ ꯑꯩꯈꯣꯏ ꯃꯅꯤꯄꯨꯔꯗ ꯊꯣꯡꯕ ꯉꯥꯒ ꯉꯥ ꯈꯨꯊꯣꯡꯒ ꯁꯤꯁꯦ ꯈꯦꯠꯅꯩ ꯍꯥꯏ ꯑꯗꯨꯅ ꯁꯤ ꯃꯌꯥꯝꯁꯦ ꯑꯗꯒꯤ ꯕ꯭ꯂꯦꯛ ꯔꯥꯏꯁ ꯑꯗꯒꯤ ꯈꯦꯔ ꯈꯦꯔꯁꯨ ꯌꯥꯝꯅ ꯕ ꯃꯈꯜ ꯑꯐꯕ ꯃꯈꯜꯒꯤ ꯗꯦꯖꯔꯠ ꯑꯃꯅꯤ ꯑꯗꯨꯒ ꯁꯤꯁꯦ ꯃꯣꯏꯗ ꯄꯤꯖꯕ ꯄꯤꯖꯕꯤꯒꯗꯕꯅꯤ